ꯚꯥꯔꯠꯀꯤ ꯂꯩꯉꯥꯛ ꯂꯣꯏꯒꯤ ꯗꯜꯁꯤꯡꯒꯤ ꯃꯇꯥꯡꯗꯗꯤ ꯊꯣꯏꯗꯣꯛꯅ ꯗꯜꯗ ꯑꯩꯅ ꯑꯍꯦꯟꯕ ꯑꯄꯥꯝꯕ ꯂꯪꯇꯦ ꯑꯩꯒꯤ ꯑꯄꯥꯝꯕ ꯍꯥꯏꯔꯒꯗꯤ ꯂꯩꯔꯤꯕ ꯃꯤꯁꯤꯡꯗꯨꯅ ꯇꯧꯊꯣꯔꯛꯄ ꯃꯥꯒꯤ ꯃꯥꯒꯤ ꯑꯐꯕ ꯊꯕꯛꯁꯤꯡꯗꯣ ꯑꯗꯨꯗ ꯈꯛꯇꯅꯦ ꯑꯩꯅ ꯄꯥꯝꯖꯕꯗꯤ ꯑꯗꯨꯒ ꯚꯥꯔꯠ ꯁꯤꯒꯤ ꯒꯅꯇꯟꯇ꯭ꯔꯒꯤ ꯑꯣꯏꯕꯗ ꯑꯩꯅ ꯄꯥꯝꯖꯕ ꯋꯥꯐꯝꯁꯤꯡ ꯍꯥꯏꯔꯒꯗꯤ ꯂꯣꯏꯅ ꯄꯥꯝꯃꯦ ꯚꯥꯔꯠꯅ ꯄꯤꯔꯤꯕ ꯁꯪꯕꯤꯗꯥꯟꯒꯤ ꯑꯣꯏꯕ ꯃꯇꯥꯡꯗ ꯃꯣꯏꯅ ꯇꯧꯔꯤꯕ ꯈꯨꯗꯤꯡꯃꯛ ꯑꯩꯅ ꯂꯣꯏꯅꯃꯛ ꯑꯩꯅ ꯄꯥꯝꯖꯕ ꯂꯣꯏꯅ ꯑꯣꯏꯌꯦ ꯑꯗꯨꯒ ꯑꯩꯒꯤ ꯄꯥꯝꯖꯕ ꯂꯩꯉꯥꯛ ꯂꯣꯏ ꯍꯥꯏꯔꯒꯗꯤ ꯍꯧꯖꯤꯛ ꯐꯥꯎꯒꯤ ꯑꯣꯏꯅꯗꯤ ꯊꯣꯏꯗꯣꯛꯄ ꯑꯍꯦꯟꯕ ꯑꯩꯅ ꯁꯤ ꯑꯃ ꯄꯥꯝꯃꯤ ꯍꯥꯏꯕ ꯂꯩꯉꯥꯛꯂꯣꯏ ꯂꯨꯆꯤꯡꯕꯗꯨꯗꯤ ꯑꯩꯒꯤ ꯑꯣꯏꯅꯗꯤ ꯂꯩꯇ꯭ꯔꯤ